ꯍꯜꯂꯣ ꯑꯩꯁꯦ ꯑꯩꯒꯤ ꯍꯥꯟꯅꯒꯤ ꯌꯨꯝꯗꯣ ꯑꯩ ꯍꯧꯖꯤꯛ ꯍꯧꯖꯤꯛ ꯁꯦꯝꯗꯣꯛꯇꯨꯅ ꯑꯩ ꯑꯃꯗ ꯑꯩ ꯆꯦꯟꯖ ꯇꯧꯋꯦ ꯑꯗꯨꯅ ꯑꯩ ꯍꯥꯟꯅꯒꯤ ꯑꯩꯒꯤ ꯌꯨꯝꯒꯤ ꯑꯃꯣꯠ ꯑꯀꯥꯏꯗꯣ ꯑꯃꯨꯔꯛ ꯂꯧꯕꯤꯅꯕꯒꯤꯗꯃꯛꯇ ꯑꯩ ꯅꯝꯕꯔꯁꯦ ꯑꯩ ꯍꯥꯏꯖꯒꯦ ꯖꯦꯔꯣ ꯋꯥꯟ ꯑꯩꯠ ꯐꯥꯏꯚ ꯐꯣꯔ ꯖꯦꯔꯣ ꯋꯥꯟ ꯑꯩꯠ ꯐꯥꯏꯚ ꯐꯣꯔ ꯑꯁꯤꯁꯦ ꯑꯁꯤꯒꯤ ꯅꯝꯕꯔꯗ ꯑꯃꯨꯔꯛ ꯀꯟꯇꯦꯛ ꯇꯧꯕꯤꯔꯒ ꯑꯩꯒꯤ ꯑꯃꯣꯠ ꯑꯀꯥꯏꯁꯦ ꯑꯃꯨꯔꯛ ꯂꯧꯕꯤꯌꯣ ꯍꯥꯏꯅ ꯏꯝꯐꯣꯔꯝ ꯇꯧꯖꯔꯤ ꯃꯔꯝꯗꯤ ꯑꯃꯣꯠꯄꯁꯦ ꯌꯥꯝꯅ ꯌꯥꯝꯈ꯭ꯔꯦ ꯑꯩ ꯌꯨꯝꯁꯦ ꯁꯤꯗꯣꯛꯂꯒ ꯑꯃꯨꯛꯀ ꯍꯣꯡꯕꯅꯤ ꯄ꯭ꯂꯦꯁ ꯑꯃꯗ ꯑꯗꯨꯅ ꯑꯃꯣꯠ ꯑꯀꯥꯏꯁꯦ ꯑꯃꯨꯔꯛ ꯂꯥꯛꯂꯒ ꯂꯧ ꯂꯧꯊꯣꯛꯄꯤꯈ꯭ꯔꯣ ꯍꯥꯏꯅ ꯑꯩ ꯍꯥꯏꯖꯔꯤ ꯊꯦꯡꯛ ꯌꯨ